ꯍꯂꯣ ꯇꯥꯏꯌꯦ ꯅꯨꯡꯉꯥꯏꯔꯤꯕ꯭ꯔꯣ ꯆꯥꯛ ꯆꯥꯔꯕꯣ ꯀꯩ ꯏꯟꯖꯥꯡ ꯊꯣꯡꯉꯤꯕ ꯑꯗꯨ ꯀꯩꯅꯣꯝ ꯍꯥꯏꯔꯛꯀꯦ ꯁꯟꯗꯦ ꯅꯨꯃꯤꯠꯇꯨ ꯐꯤꯂꯝ ꯑꯅꯧꯕ ꯑꯃ ꯂꯥꯛꯑꯦ ꯌꯦꯡꯉꯨꯁꯦ ꯊꯧꯕꯥꯜꯗ ꯎꯝ ꯑꯗꯣ ꯑꯆꯥꯄꯣꯠ ꯁꯤꯡꯖꯨꯗꯣ ꯁꯦꯝꯃꯒ ꯄꯨꯔꯛꯑꯣ ꯁꯤꯡꯖꯨ ꯃꯤꯃꯤ ꯁꯤꯡꯖꯨ ꯁꯦꯝꯃꯒ ꯄꯨꯔꯛꯑꯣ ꯒꯣꯀꯨꯜꯒ ꯕꯂꯥꯒ ꯌꯥꯝ ꯐꯖꯩꯑꯅ ꯍꯥꯏꯅꯩꯌꯦ ꯃꯤꯅ ꯑꯗꯨ ꯌꯦꯡꯕ ꯆꯠꯂꯨꯁꯦ ꯗꯦꯠ ꯇ꯭ꯋꯦꯟꯇꯤ ꯐꯥꯏꯚꯇ ꯎꯝ ꯑꯩꯒꯤꯗꯤ ꯀꯔꯤ ꯄꯨꯔꯛꯎꯒꯦ ꯎꯝ ꯍꯣꯏ